ꯑꯩꯅ ꯂꯝꯀꯣꯏꯕ ꯂꯥꯛꯄ ꯃꯤꯒꯩ ꯊꯦꯡꯅꯈꯤꯕꯁꯦ ꯊꯦꯡꯅꯔꯦ ꯊꯦꯡꯅ ꯂꯧꯇꯥꯛ ꯄꯥꯠꯇꯁꯨ ꯊꯦꯡꯅꯔꯦ ꯀꯪꯂꯥꯗꯁꯨ ꯊꯦꯡꯅꯔꯦ ꯃꯣꯏꯅ ꯑꯗꯨꯝ ꯀꯃꯥꯏ ꯇꯧꯏ ꯈꯣꯠꯂꯤ ꯒꯥꯏ ꯂꯧꯇꯥꯛ ꯄꯥꯠꯀꯤ ꯐꯖꯕ ꯁꯤꯒꯨꯝꯕ ꯃꯌꯥꯝ ꯑꯃꯁꯨ ꯇꯥꯛꯑꯦ ꯀꯪꯂꯥꯗ ꯁꯤ ꯂꯩꯌꯦ ꯁꯤ ꯂꯩ ꯈꯣꯠꯂꯦ ꯁꯤꯒꯨꯝꯕ ꯃꯌꯥꯝ ꯑꯃꯁꯨ ꯃꯣꯏꯗ ꯇꯥꯛꯑꯦ ꯂꯧꯇꯥꯛ ꯄꯥꯠꯀꯤ ꯐꯖꯕ ꯈꯝꯕ ꯊꯣꯏꯕꯤꯒꯤ ꯋꯥꯔꯤ ꯁꯤꯒꯨꯝꯕ ꯃꯌꯥꯝ ꯑꯃꯁꯨ ꯃꯣꯏꯗ ꯂꯤ ꯑꯗꯩ ꯃꯣꯏꯁꯨ ꯂꯤꯔꯤꯕ ꯋꯥꯔꯤꯗꯨꯗ ꯍꯦꯟꯅ ꯄꯨꯛꯅꯤꯡ ꯆꯪꯁꯜꯂꯒ ꯍꯪꯂꯛꯄ ꯃꯌꯥꯝ ꯑꯃꯁꯨ ꯌꯥꯎꯋꯦ